ꯍꯜꯂꯣ ꯍꯣꯏ ꯒ꯭ꯌꯥꯁꯁꯤ ꯃꯇꯝ ꯈꯔꯗꯤ ꯉꯥꯏꯕ ꯇꯥꯔꯦ ꯍꯣꯏ ꯍꯣꯏ ꯑꯁꯣꯝꯗꯗꯤ ꯒ꯭ꯌꯥꯁꯀꯤ ꯁꯤꯂꯤꯟꯗꯔꯗꯨ ꯍꯦꯛ ꯊꯨꯉꯕꯒ ꯑꯗꯨꯒ ꯌꯥꯝ ꯊꯨꯅ ꯄꯤꯅꯕ ꯇꯧꯔꯛꯀꯦ ꯑꯗꯨꯒ ꯒ꯭ꯌꯥꯁꯀꯤ ꯍꯦꯛ ꯊꯨꯉꯕꯒ ꯅ꯭ꯌꯨꯁꯄꯦꯄꯔꯗ ꯑꯃꯗꯤ ꯂꯣꯀꯦꯜ ꯇꯤ ꯚꯤ ꯆꯅꯦꯜꯗ ꯒ꯭ꯌꯥꯁꯇꯨ ꯀꯩꯗꯧꯉꯩ ꯌꯦꯟꯒꯅꯤ ꯈꯣꯠꯀꯅꯤ ꯍꯥꯏꯕꯗꯣ ꯑꯗꯨ ꯄꯥꯎ ꯍꯥꯏꯔꯛꯑꯒꯦ ꯑꯗꯨꯒ ꯅ꯭ꯌꯨꯁꯄꯦꯄꯔ ꯌꯦꯡꯕꯤꯔꯣ ꯄꯥꯎ ꯇꯥꯕꯤꯔꯣ ꯑꯗꯨꯒ ꯒ꯭ꯌꯥꯁꯀꯤ ꯀꯩꯗꯧꯉꯩ ꯇꯧꯒꯅꯤꯗꯣ ꯍꯥꯏꯗꯣ ꯈꯪꯒꯅꯤ

ꯒ꯭ꯌꯥꯁꯀꯤ ꯃꯃꯜꯗꯤ ꯍꯧꯖꯤꯛ ꯂꯤꯁꯤꯡ ꯑꯃꯒ ꯆꯥꯃ ꯌꯥꯡꯈꯩ ꯄꯤꯔꯤ ꯃꯃꯜ ꯇꯥꯊꯣꯛ ꯇꯁꯤꯟ ꯊꯣꯏꯗꯣꯛꯄ ꯂꯩꯇꯦ ꯒ꯭ꯌꯥꯁꯀꯤ ꯃꯃꯜꯁꯤꯗꯤ ꯚꯥꯔꯠ ꯁꯔꯀꯥꯔꯅ ꯂꯦꯞꯄ ꯃꯃꯜꯅꯤ ꯃꯣꯏꯅ ꯍꯥꯏꯔꯛꯀꯗꯕꯅꯤ ꯃꯣꯏꯒꯤ ꯑꯗꯨꯒꯤ ꯃꯇꯨꯡ ꯏꯟꯅ ꯒ꯭ꯌꯥꯁꯇꯣ ꯑꯗꯨ ꯑꯗꯨ ꯑꯩꯈꯣꯏꯅ ꯌꯦꯟꯒꯗꯕ ꯍꯣꯏ ꯑꯗꯨ ꯌꯥꯝ ꯊꯨꯅ ꯄꯨꯔꯛꯄꯒꯤ ꯊꯥꯖꯕꯗꯤ ꯂꯩ ꯑꯗꯨ ꯅꯨꯃꯤꯠꯁꯤꯗ ꯄꯤꯅꯤ ꯍꯥꯏꯕꯗꯣ ꯍꯥꯏꯕ ꯉꯝꯗꯕ ꯑꯗꯣ ꯌꯥꯝ ꯊꯨꯅ ꯍꯦꯛ ꯄꯨꯔꯛꯄꯒ ꯑꯗꯨꯒ ꯑꯩꯈꯣꯏꯒꯤ ꯅ꯭ꯌꯨꯁꯄꯦꯄꯔꯗ ꯂꯣꯀꯦꯜ ꯇꯤꯚꯤꯗ ꯑꯗꯣ ꯑꯗꯨꯝ ꯄꯥꯎ ꯍꯥꯏꯔꯛꯑꯒꯦ ꯑꯗꯨꯒ ꯀꯩꯅꯣꯗ ꯑꯗꯨꯝ ꯄꯥꯎ ꯈꯪꯒꯅꯤ ꯑꯗꯨꯒ ꯍꯧꯖꯤꯛꯇꯤ ꯌꯨꯝ ꯌꯨꯝꯗ ꯆꯠꯂꯒ ꯍꯣꯝ ꯗꯦꯂꯤꯚꯔꯤ ꯁꯔꯚꯤꯁ ꯇꯧꯔꯦ ꯑꯗꯨꯅ ꯒ꯭ꯌꯥꯁꯇꯨ ꯅ꯭ꯌꯨꯁꯄꯦꯄꯔꯗ ꯍꯦꯛ ꯐꯣꯡꯉꯛꯀꯅꯤ ꯑꯗꯨꯒꯤ ꯃꯊꯪꯗ ꯑꯗꯨꯝ ꯍꯣꯝ ꯗꯦꯂꯤꯚꯔꯤꯒꯤ ꯌꯨꯝ ꯌꯨꯝꯗ ꯂꯥꯛꯀꯅꯤ ꯑꯗꯩ ꯌꯨꯝ ꯌꯨꯝꯗ ꯂꯥꯛꯀꯥꯟꯗ ꯌꯨꯝ ꯌꯨꯝꯗ ꯒ꯭ꯌꯥꯁ ꯂꯥꯛꯑꯦ ꯒ꯭ꯌꯥꯁ ꯂꯧꯕꯤꯔꯔꯣ ꯍꯥꯏꯅ ꯄꯥꯎ ꯍꯥꯏꯔꯛꯀꯅꯤ ꯑꯗꯨꯗ ꯑꯗꯨꯝ ꯂꯧꯕꯤꯔꯣ ꯎꯝ ꯑꯗꯨ ꯏꯃꯨꯡ ꯏꯃꯨꯡ ꯆꯪꯗꯕꯤꯗꯤ ꯑꯗꯨꯒꯤꯗꯤ ꯊꯣꯏꯅ ꯂꯩꯇꯦ ꯑꯗꯨꯝ ꯍꯣꯝ ꯗꯦꯂꯤꯚꯔꯤꯒꯤ ꯁꯔꯚꯤꯁꯇꯨ ꯑꯗꯨ ꯑꯩꯈꯣꯏ ꯐꯣꯔꯝ ꯑꯃ ꯃꯦꯜꯂꯒ ꯇꯧꯔꯒ ꯑꯗꯨꯒ ꯑꯗꯨꯝ ꯍꯣꯝ ꯗꯦꯂꯤꯚꯔꯤꯒꯤ ꯌꯥꯅꯤ ꯍꯣꯏ ꯍꯣꯏ ꯍꯣꯏ ꯑꯗꯣ ꯑꯗꯒꯤ ꯀꯩꯅꯣ ꯌꯥꯏ ꯌꯥꯏ ꯑꯗꯣ ꯑꯀꯨꯞꯄ ꯃꯔꯣꯟꯗꯣ ꯑꯗꯨ ꯈꯪꯅꯅꯕꯒꯤꯗꯃꯛꯇꯥ ꯑꯣꯐꯤꯁꯇ ꯑꯃꯇ ꯂꯥꯛꯄꯤꯔꯣ ꯑꯗꯨꯒ ꯑꯣꯐꯤꯁꯇ ꯗꯤꯇꯦꯜꯗꯨ ꯍꯥꯏꯔꯒꯦ ꯑꯗꯨꯒ ꯍꯣꯝ ꯗꯤꯂꯤꯚꯔꯤꯒꯤ ꯀꯔꯤꯒꯤ ꯆꯦ ꯆꯥꯡ ꯀꯔꯤ ꯀꯔꯤ ꯃꯌꯥꯝ ꯃꯦꯟ ꯈꯣꯠ ꯇꯧꯔꯁꯤ ꯑꯗꯨꯒ ꯑꯗꯨꯒ ꯂꯣꯏꯁꯤꯜꯂꯁꯤ ꯑꯗꯨꯒ ꯑꯗꯨꯝ ꯌꯥꯅꯤ ꯀꯩꯁꯨ ꯂꯩꯇꯦ ꯍꯣꯏ ꯍꯣꯏ ꯍꯣꯏ ꯍꯣꯏ ꯍꯣꯏ ꯍꯣꯏ ꯑꯣ ꯍꯣꯏ ꯍꯣꯏ ꯍꯣꯏ ꯌꯥꯝ ꯅꯨꯉꯥꯏꯔꯦ ꯊꯝꯖꯔꯒꯦ ꯑꯗꯨꯗꯤ